ꯑꯩꯅ ꯌꯥꯝꯅ ꯀꯥꯟꯅꯒꯅꯦꯅ ꯈꯜꯂꯒ ꯂꯩꯔꯨꯕ ꯏꯟꯗꯛꯁꯟ ꯑꯃ ꯏꯂꯦꯛꯇ꯭ꯔꯤꯛꯀꯤ ꯑꯣꯏꯕ ꯃꯥꯒꯤ ꯑꯦꯠꯚꯔꯇꯥꯏꯁꯇꯣ ꯌꯦꯡꯉꯒ ꯂꯩꯔꯨꯕꯅꯦ ꯑꯦꯠꯚꯔꯇꯥꯏꯁꯇꯨꯗꯗꯤ ꯌꯥꯝꯅ ꯐꯔꯝꯃꯗꯕꯣꯏꯒ ꯅꯤꯡꯉꯦ ꯑꯗꯨꯒ ꯃꯈꯣꯏꯒꯤ ꯑꯦꯠꯚꯔꯇꯥꯏꯁꯇꯣ ꯌꯦꯡꯉ ꯂꯩꯔꯨꯔꯕ ꯃꯇꯨꯡꯗ ꯊꯥ ꯈꯔꯒꯤ ꯃꯇꯨꯡꯗ ꯌꯥꯔꯛꯈꯤꯗ꯭ꯔꯦ ꯌꯗ꯭ꯔꯦ ꯃꯥꯒꯤ ꯋꯥꯔꯦꯟꯇꯤ ꯄꯤꯌꯦꯅ ꯑꯃꯨꯛ ꯁꯦꯝꯍꯜꯂꯨꯔꯦ ꯑꯗꯨꯒ ꯑꯃꯨꯛ ꯍꯜꯂꯒ ꯄꯨꯔꯛꯑꯒ ꯑꯃꯨꯛ ꯊꯥ ꯈꯔꯒꯤ ꯃꯇꯨꯡꯗ ꯑꯃꯨꯛ ꯍꯜꯂꯒ ꯑꯃꯨꯛ ꯌꯥꯈꯤꯗ꯭ꯔꯦ ꯑꯗꯨꯅ ꯑꯩꯅ ꯗꯔꯀꯥꯔꯒꯤꯅꯦꯅ ꯂꯩꯔꯨꯔꯒ ꯀꯨꯏꯅ ꯁꯤꯖꯤꯟꯅꯍꯧꯗꯕꯤꯗ ꯑꯗꯨꯝ ꯌꯥꯈꯤꯗ꯭ꯔꯦ ꯏꯟꯗꯛꯁꯟ ꯑꯃꯁꯦ ꯑꯩꯈꯣꯏꯅ ꯆꯍꯤ ꯑꯅꯤꯇ ꯑꯣꯏꯔꯁꯨ ꯑꯍꯨꯝꯇ ꯑꯣꯏꯔꯁꯨ ꯁꯤꯖꯤꯟꯅꯔꯒꯗꯤ ꯍꯦꯟꯅꯁꯨ ꯃꯗꯨꯒꯤ ꯃꯗꯨ ꯄꯣꯠꯇꯨ ꯐꯠꯇꯦꯁꯨ ꯑꯃꯨꯛ ꯍꯥꯏꯗ꯭ꯔꯁꯨ ꯌꯥꯕ ꯑꯗꯨꯕꯨ ꯊꯥ ꯇꯔꯥꯃꯨꯛꯇꯪ ꯁꯤꯖꯤꯟꯅꯔꯒ ꯆꯍꯤꯃꯨꯛ ꯈꯛꯇꯪ ꯁꯤꯖꯤꯟꯅꯔꯛꯄ ꯑꯗ꯭ꯋꯥꯏꯗꯅꯦ ꯑꯗꯨꯝ ꯌꯥꯈꯤꯗ꯭ꯔꯦ ꯋꯦꯌꯔꯗꯨꯁꯨ ꯌꯥꯔꯛꯇ꯭ꯔꯦ ꯋꯦꯌꯔꯗ ꯑꯍꯥꯟꯕ ꯌꯥꯔꯛꯇ꯭ꯔꯦ ꯑꯗꯨ ꯁꯦꯝꯍꯜꯂꯨꯔꯦ ꯑꯗꯨꯏ ꯃꯇꯨꯡꯗ ꯑꯃꯨꯛꯀ ꯃꯥꯒꯤ ꯇꯁꯇꯣ ꯑꯃꯨꯛꯀ ꯌꯥꯔꯛꯇ꯭ꯔꯦ ꯑꯗꯨꯗꯒꯤ ꯑꯗꯨꯝ ꯃꯊꯪ ꯃꯊꯪ ꯌꯥꯔꯛꯇꯕꯗꯨꯅ ꯁꯦꯝꯕꯗꯨ ꯎꯄꯥꯏ ꯂꯩꯇꯗꯅ ꯑꯗꯨꯝ ꯂꯩꯈ꯭ꯔꯦ ꯄ꯭ꯔꯗꯛꯇꯣ ꯄ꯭ꯔꯦꯁꯇꯤꯁꯀꯤ ꯄ꯭ꯔꯗꯛꯅꯦ ꯃꯣꯏꯒꯤ ꯑꯦꯠꯚꯔꯇꯥꯏꯁꯇ ꯌꯦꯡꯕ ꯃꯇꯝꯗꯗꯤ ꯌꯥꯃ ꯐꯖꯩ ꯌꯥꯝ ꯅꯨꯡꯉꯥꯏꯌꯦꯅ ꯈꯜꯂꯦ ꯑꯗꯨꯒ ꯂꯩꯔꯨꯔ ꯃꯇꯨꯡꯗ ꯑꯗꯨꯃꯥꯏꯅ ꯕꯦꯠ ꯄ꯭ꯔꯗꯛ ꯑꯣꯏꯔ ꯂꯩꯔꯝꯃꯦ ꯈꯪꯗꯕꯅꯤꯅ ꯂꯩꯁꯨ ꯂꯩꯁꯜꯂꯨꯔꯦ ꯄꯩꯁꯥꯁꯨ ꯃꯥꯡꯉꯦ ꯇꯥꯡꯕꯁꯨ ꯌꯥꯝ ꯇꯥꯡꯉꯤ ꯃꯃꯜꯗꯨꯒ ꯌꯦꯡꯅꯔꯨꯕꯀꯥꯟꯗꯗꯤ ꯌꯥꯝ ꯐꯔꯝꯃꯗꯕꯣꯏꯒ ꯈꯜꯂꯒ ꯂꯩꯔꯨꯕꯅꯤ ꯍꯦꯟꯅ ꯇꯥꯡꯕ ꯂꯩꯔꯗꯤ ꯄꯣꯠꯁꯤ ꯍꯦꯛꯇ ꯍꯦꯟꯅ ꯐꯩ ꯀꯥꯏꯅ ꯈꯜꯂꯨꯔꯒ ꯑꯗꯣ ꯄꯣꯠꯁꯦ ꯇꯥꯡꯕꯅ ꯐꯕ ꯑꯣꯏꯔꯝꯗ꯭ꯔꯦ ꯄꯣꯠꯇꯨꯒꯤ ꯄ꯭ꯔꯗꯛꯀꯤ ꯀ꯭ꯋꯥꯂꯤꯇꯤꯁꯦ ꯀꯝꯄꯅꯤ ꯀꯝꯄꯅꯤꯗꯨꯒꯤ ꯃꯇꯨꯡ ꯏꯟꯕ ꯑꯣꯏꯔ ꯂꯩꯔꯝꯃꯦ